ꯑꯩꯈꯣꯏꯅ ꯈ꯭ꯋꯥꯡ ꯅꯥꯕ ꯃꯇꯝꯗ ꯈꯨꯡꯒꯪꯗꯗꯤ ꯍꯥꯏꯕꯗꯤ ꯇꯦꯛꯅꯣꯂꯣꯖꯤꯁꯤ ꯂꯩꯇꯕꯅꯤꯅ ꯗꯣꯛꯇꯔꯒꯨꯝꯕꯁꯤ ꯌꯥꯝ ꯂꯩꯇꯕꯅꯤꯅ ꯑꯩꯈꯣꯏꯅ ꯌꯥꯝꯅ ꯋꯥꯏ ꯁꯤ ꯃꯇꯝꯗ ꯑꯩꯈꯣꯅ ꯃꯥꯏꯕꯤ ꯃꯥꯏꯕꯁꯦ ꯀꯧꯔꯒ ꯑꯣꯏꯅ ꯀꯔꯤꯁꯤ ꯂꯥꯏꯌꯦꯡꯍꯜꯂꯤ ꯑꯩꯈꯣꯏꯅ ꯑꯅꯥꯕꯁꯤ ꯂꯥꯏꯌꯦꯡꯕ ꯃꯇꯝꯁꯤꯗ ꯀꯔꯤ ꯀꯔꯤ ꯆꯪꯒꯦ ꯍꯥꯏꯕ ꯃꯇꯝꯗ ꯃꯥꯅ ꯃꯁꯤꯡ

ꯉꯟꯅ ꯑꯌꯨꯛ ꯍꯧꯒꯠꯂꯒ ꯁꯥꯖꯦꯟ ꯈꯔ ꯇꯧꯕꯤꯕ ꯈꯔ ꯋꯥꯀꯤꯡ ꯆꯠꯊꯣꯛꯄꯤꯕ ꯅꯨꯡꯊꯤꯟꯗꯅ ꯐꯖꯅ ꯊꯕꯛ ꯇꯧꯕ ꯃꯇꯝꯗꯁꯨ ꯌꯦꯡꯉ ꯌꯦꯡꯉ ꯇꯧꯍꯟꯕ ꯑꯗꯨꯒ ꯇꯨꯝꯕ ꯃꯇꯝꯗꯁꯨ ꯌꯥꯡꯂꯦꯟꯁꯦ ꯀꯣꯟꯗꯕꯤꯗ ꯐꯖ ꯐꯖꯅ ꯏꯁꯇ꯭ꯔꯦꯠ ꯏꯁꯇ꯭ꯔꯦꯠꯇ ꯐꯖ ꯐꯖꯅ ꯇꯤꯡꯅ ꯇꯤꯡꯅ ꯇꯨꯝꯕꯤꯕ ꯑꯗꯨ ꯑꯩꯈꯣꯏꯅ ꯊꯕꯛ ꯇꯧꯕꯒꯤ ꯐꯝꯕ ꯃꯇꯝꯗꯁꯨ ꯀꯣꯟꯗꯅ ꯌꯥꯡꯂꯦꯟꯁꯤ ꯐꯖꯅ ꯊꯝꯃꯒ ꯅꯥꯔꯤꯕ ꯃꯐꯝꯗꯨ ꯌꯥꯝꯅ ꯂꯦꯡꯍꯟꯗꯕꯤꯗ ꯐꯖꯅ ꯊꯝꯃꯒ ꯑꯗꯨꯃꯥꯏꯅ ꯂꯥꯌꯦꯡꯍꯜꯂꯤ ꯑꯗꯨꯒ ꯅꯨꯃꯤꯗꯥꯡꯋꯥꯏꯔꯝꯒꯤꯗꯅ ꯃꯥꯏꯕꯤꯒꯤ ꯅꯠꯇ꯭ꯔꯒꯅ ꯃꯥꯏꯕꯗꯣ ꯑꯃꯨꯛ ꯂꯥꯛꯑꯒ ꯃꯥꯒꯤ ꯇꯧꯕꯝ ꯊꯣꯛꯄ ꯊꯕꯛꯁꯤꯡ ꯊꯧꯔꯝꯁꯤꯡꯗꯨ ꯍꯥꯏꯕꯗꯤ ꯃꯥꯂꯤꯁ ꯇꯧꯕꯤꯔꯝꯕ ꯑꯗꯒꯤ

ꯃꯥꯗꯤ ꯁꯦꯞ ꯐꯖꯅ ꯃꯣꯏꯅꯁꯨ ꯑꯗꯨꯝ ꯐꯖꯅ ꯇꯧꯕꯤ ꯐꯖꯅꯁꯨ ꯑꯗꯨꯝ ꯌꯦꯡꯕꯤ ꯍꯥꯏ ꯇꯥꯔꯦ ꯃꯁꯤ ꯑꯗꯨꯃꯥꯏꯅ ꯐꯒꯤꯕꯁꯨ ꯐꯒꯤꯕ ꯉꯥꯛꯇꯅꯤ ꯈꯨꯡꯒꯪꯗꯗꯤ ꯗꯣꯛꯇꯔ ꯂꯩꯇꯝꯅꯤꯅ ꯍꯥꯏꯕꯗꯤ ꯈꯨꯠꯁꯨ ꯈꯨꯠꯂꯥꯏ ꯂꯩꯇꯕꯅꯤ ꯌꯦꯡꯅꯕ ꯍꯤꯗꯥꯛ ꯂꯥꯡꯊꯛꯁꯨ ꯐꯥꯔꯃꯥꯁꯤ ꯀꯩꯀꯥꯁꯨ ꯂꯩꯇꯕꯅꯤꯅ ꯁꯨꯃꯥꯏꯅ ꯇꯧꯔꯒ ꯑꯗꯨꯝ ꯂꯥꯌꯦꯡꯉꯤ ꯈꯨꯡꯒꯪꯗꯗꯤ ꯑꯗꯨꯅ ꯑꯁꯤꯒꯤ ꯃꯁꯤꯁꯨ ꯐꯩ ꯈꯜꯂꯤ ꯑꯩꯈꯣꯏ ꯁꯣꯝꯗꯗꯤ ꯗꯣꯛꯇꯔ ꯐꯥꯔꯃꯥꯁꯤ ꯂꯩꯇꯕ ꯃꯐꯝꯁꯤꯡꯁꯤꯗꯗꯤ ꯃꯁꯤ ꯌꯥꯝ ꯃꯁꯤ ꯃꯁꯤ ꯁꯨꯃꯥꯏꯅ ꯁꯨꯝ ꯌꯦꯡꯕ ꯈꯣꯠꯄ ꯇꯧꯕꯁꯤꯁꯨ ꯐꯥꯔꯃꯥꯁꯤꯒꯤ ꯀꯦꯃꯤꯀꯦꯜ ꯌꯥꯎꯗꯕꯤꯗ ꯌꯦꯡꯕꯁꯤꯁꯨ ꯌꯥꯝ ꯐꯩ ꯈꯜꯂꯤ ꯑꯩ ꯏꯁꯥꯗ ꯑꯗꯨꯒ ꯆꯞ ꯃꯥꯟꯅꯅ ꯍꯌꯦꯡ ꯐꯔꯕ ꯃꯇꯨꯡꯗ ꯑꯩꯈꯣꯏꯅ ꯀꯔꯤꯁꯦ ꯑꯩꯈꯣꯏꯒꯤ ꯃꯥꯏꯕ ꯅꯠꯇ꯭ꯔꯒ ꯃꯥꯏꯕꯤꯁꯦ ꯀꯧꯔꯒ ꯑꯩꯈꯣꯏꯅ ꯗꯈꯤꯅꯥ ꯇꯧꯋꯤ ꯐꯔꯕ ꯅꯠꯇ꯭ꯔꯁꯨ ꯃꯥꯅ ꯌꯦꯡꯉꯤ ꯅꯨꯃꯤꯠ ꯈꯨꯗꯤꯡꯒꯤ ꯄꯩꯁꯥ ꯑꯣꯏꯅ ꯇꯧꯕꯁꯨ ꯌꯥꯎꯋꯤ ꯑꯩꯈꯣꯏꯅ ꯉꯝꯖꯕ ꯍꯥꯏꯗꯤ ꯀꯔꯤ ꯀꯔꯤ ꯑꯇꯣꯞ ꯑꯇꯣꯞꯄ ꯁꯅꯥ ꯂꯨꯄꯥ ꯄꯨꯊꯣꯛꯇꯅ ꯄꯤꯕ ꯈꯣꯠꯄꯁꯨ ꯌꯥꯎꯋꯤ ꯃꯁꯤꯗ ꯃꯥꯏꯕꯤ ꯃꯥꯏꯕꯗꯨꯅ ꯌꯥꯝ ꯍꯔꯥꯎꯅ ꯐꯖꯅ ꯑꯗꯨꯝ ꯂꯧꯁꯟꯕꯤꯕꯁꯨ ꯐꯖꯅ ꯂꯧꯁꯤꯟꯕꯤꯕ ꯉꯥꯛꯇꯅꯤ ꯈꯨꯡꯒꯪꯗꯗꯤ ꯃꯁꯤꯅ ꯑꯗꯨꯝ ꯆꯠꯅꯔꯤ ꯍꯧꯖꯤꯛꯐꯥꯎꯕ ꯃꯥꯏꯕꯤ ꯃꯥꯏꯕꯒꯤ ꯂꯥꯏꯋꯥꯁꯤꯗ ꯑꯗꯨꯝ ꯂꯥꯏꯌꯦꯡꯅꯔꯤ ꯑꯇꯣꯞ ꯑꯇꯣꯞꯄ ꯍꯥꯏꯔꯒꯅ ꯉꯁꯥꯏꯒꯤ ꯑꯦꯛꯁꯔꯁꯥꯏꯁ ꯇꯧꯕ ꯇꯞꯅ ꯂꯦꯡ ꯈꯣꯠꯄ ꯇꯧꯕ ꯑꯗꯨꯒ ꯑꯩꯈꯣꯏꯒꯤ ꯑꯔꯨꯝ ꯑꯔꯨꯝꯕ ꯄꯣꯠ ꯆꯩ ꯊꯥꯡꯕꯤꯗꯕ ꯑꯗꯨꯒꯤꯗꯤ ꯊꯕꯛ ꯇꯧꯕꯒꯤ ꯐꯝꯕ ꯂꯩꯕ ꯃꯇꯝꯗꯁꯨ ꯌꯥꯡꯂꯦꯟꯁꯤ ꯐꯖꯅ ꯐꯖꯅ ꯇꯤꯡꯅ ꯇꯤꯡꯅ ꯂꯩꯕꯤꯕ ꯐꯝꯕꯤꯕ ꯌꯥꯡꯂꯦꯟꯁꯨ ꯌꯥꯝ ꯀꯣꯟꯗꯕꯤꯗꯕ ꯍꯥꯏ ꯇꯥꯔꯦ ꯑꯗꯨ ꯌꯥꯡꯂꯦꯟꯁꯤ ꯌꯥꯝ ꯀꯣꯟꯗꯔꯒꯗꯤ ꯃꯁꯤꯅ ꯑꯩꯈꯣꯏ ꯌꯥꯡꯂꯦꯟ ꯅꯥꯕꯁꯤꯗ ꯍꯦꯟꯅ ꯍꯦꯟꯖꯤꯜꯂꯛꯇꯣꯏꯅꯤ ꯐꯖꯕꯁꯨ ꯋꯥꯠꯂꯛꯇꯣꯏꯅꯤ ꯑꯗꯨꯅ ꯁꯨꯃꯥꯏꯅ ꯇꯧꯕꯤꯗꯕꯤꯗ ꯐꯖꯅ ꯌꯥꯡꯂꯦꯟ ꯇꯤꯡꯅ ꯇꯤꯡꯅ ꯂꯩꯕꯤꯌꯨ ꯈ꯭ꯋꯥꯡꯁꯦ ꯁꯣꯛꯈ꯭ꯔꯗꯤ ꯃꯁꯤ ꯅꯥꯕ ꯐꯕꯁꯤ ꯈꯔ ꯋꯥꯏ ꯍꯥꯏ ꯇꯥꯔꯦ ꯁꯨꯃꯥꯏꯅ ꯑꯗꯨꯝ ꯈꯔ ꯂꯥꯌꯦꯡꯕꯗ ꯋꯥꯕ ꯃꯐꯝ ꯑꯃ ꯑꯣꯏ ꯃꯁꯤ ꯈꯨꯡꯒꯪꯗꯗꯤ ꯑꯗꯨ ꯁꯍꯔꯗꯗꯤ ꯍꯤꯗꯥꯛ ꯂꯥꯡꯊꯛ ꯂꯩꯕꯅꯤꯅ ꯑꯐꯕ ꯆꯥꯔꯒ ꯐꯒꯤꯕꯁꯨ ꯌꯥꯏ ꯑꯗꯨꯕꯨꯈꯨꯡꯒꯪꯗꯗꯤ ꯍꯤꯗꯥꯛ ꯂꯥꯡꯊꯛꯁꯨ ꯂꯩꯇꯕꯅꯤꯅ ꯃꯁꯤ ꯑꯐꯕ ꯆꯥꯔꯒ ꯐꯒꯗꯕꯁꯨ ꯐꯕ ꯉꯝꯗꯦ ꯑꯗꯨꯅ ꯁꯨꯃꯥꯏꯅ ꯇꯧꯔꯒ ꯑꯗꯨꯝ ꯂꯥꯌꯦꯡꯉꯤ ꯑꯩꯈꯣꯏ ꯈꯨꯡꯒꯪꯗꯗꯤ